ꯑꯩꯍꯥꯛꯅ ꯂꯥꯏꯔꯤꯛꯀꯤ ꯋꯥꯔꯤꯗ ꯍꯦꯔꯣ ꯑꯃꯒꯤ ꯌꯥꯝꯅ ꯄꯥꯝꯖꯕ ꯋꯥꯔꯤ ꯑꯃ ꯂꯩ ꯃꯗꯨꯗꯤ ꯍꯦꯔꯣ ꯑꯗꯨꯅ ꯃꯍꯥꯛꯅ ꯌꯥꯝꯅ ꯅꯨꯡꯁꯤꯖꯕ ꯅꯨꯄꯤ ꯑꯃ ꯃꯌꯨꯝꯗ ꯆꯦꯜꯂꯒ ꯊꯝꯂꯝꯃꯤ ꯃꯍꯥꯛꯅ ꯃꯄꯥꯜ ꯂꯝ ꯆꯠꯈꯤꯕꯗ ꯃꯍꯥꯛꯄꯨ ꯄꯣꯛꯏꯕ ꯃꯃꯥꯅ ꯅꯨꯄꯤ ꯑꯗꯨꯕꯨ ꯑꯣꯠꯄꯤ ꯅꯩꯕꯤ ꯃꯍꯥꯛꯅ ꯂꯥꯏꯔꯤꯛ ꯇꯝꯃꯒ ꯊꯣꯛꯂꯛꯄ ꯃꯇꯝꯗ ꯃꯍꯥꯛꯀꯤ ꯅꯨꯄꯤ ꯑꯗꯨ ꯑꯇꯣꯞꯄꯒꯤ ꯅꯨꯄꯥꯗ ꯃꯌꯨꯝ ꯄꯥꯟꯈꯤ ꯃꯔꯝꯗꯤ ꯃꯍꯥꯛꯀꯤ ꯃꯅꯦꯝꯄꯣꯛꯅ ꯑꯣꯠꯄꯤ ꯅꯩꯕꯤꯕꯗꯨ ꯅꯩꯕꯤꯕꯗꯨꯗ ꯈꯥꯡꯕ ꯉꯝꯗꯗꯨꯅ ꯑꯇꯣꯞꯄ ꯅꯨꯄꯥꯗ ꯃꯌꯨꯝ ꯄꯥꯟꯈꯤ ꯃꯍꯥꯛ ꯊꯣꯛꯂꯛꯂꯕ ꯃꯇꯝꯗ ꯃꯍꯥꯛꯅ ꯄꯣꯛꯂꯝꯕ ꯃꯆꯥ ꯑꯗꯨ ꯃꯍꯥꯛꯅ ꯄꯥꯟꯂꯤꯕ ꯅꯨꯄꯥ ꯑꯗꯨꯗ ꯅꯨꯡꯁꯤꯃꯟꯗꯅ ꯄꯤꯊꯣꯛꯈꯤ ꯃꯔꯝ ꯑꯗꯨꯅ ꯃꯍꯥꯛꯀꯤ ꯋꯥꯔꯤꯁꯤ ꯌꯥꯝꯅ ꯐꯖꯕ ꯋꯥꯔꯤꯅꯤ ꯌꯥꯝꯅ ꯈꯣꯏꯗꯥꯖꯩ